ꯍꯜꯂꯣ ꯑꯣꯇꯣ ꯗ꯭ꯔꯥꯏꯕꯔ ꯅꯪ ꯀꯩꯅꯣꯗꯥ ꯃꯣꯔꯦ ꯐꯥꯎꯕꯇ ꯆꯠꯁꯤꯔꯣ ꯌꯥꯒꯗ꯭ꯔꯣ ꯑꯗꯣ ꯑꯩꯈꯣꯏꯅ ꯃꯣꯔꯦ ꯐꯥꯎ ꯆꯠꯄꯗꯗꯤ ꯇꯦꯡꯅꯧꯄꯜꯈꯇꯒꯤ ꯃꯣꯔꯦ ꯐꯥꯎ ꯆꯠꯄꯗꯗꯤ ꯆꯃꯉꯥ ꯆꯃꯉꯥꯗ ꯆꯠꯅꯕꯅꯦꯕ ꯑꯗꯣ ꯃꯍꯧꯁꯥ ꯑꯗꯣ ꯅꯪ ꯀꯌꯥ ꯂꯧꯒꯗꯕꯅꯣ ꯅꯪꯒꯤ ꯃꯃꯟꯗꯣ ꯍꯥꯏꯔꯣꯅꯦ ꯑꯁ ꯂꯨꯄꯥ ꯆꯥꯇꯔꯨꯛꯇꯨꯗꯤ ꯌꯥꯝꯃꯜꯂꯦ ꯂꯨꯄꯥ ꯆꯥꯃ ꯆꯃꯉꯥꯗꯨꯗ ꯑꯣꯏꯅꯕ ꯍꯣꯠꯅꯁꯤꯅꯦ ꯑꯗꯨ ꯑꯗꯨ ꯍꯧꯖꯤꯛ ꯆꯠꯄ ꯌꯥꯒꯗ꯭ꯔꯣ ꯍꯌꯦꯡ ꯅꯨꯃꯤꯗꯥꯡ ꯋꯥꯏꯔꯝꯗꯣ ꯌꯥꯒꯗ꯭ꯔꯥ ꯍꯣꯏ ꯌꯦꯡꯉꯁꯤ ꯑꯗꯨꯃꯥꯏꯅ ꯇꯧꯔꯒ ꯌꯦꯡꯉꯁꯤ ꯎꯝ